ꯍꯥꯂꯣ ꯍꯜꯂꯣ ꯍꯣ ꯅꯨꯡꯉꯥꯏꯔꯤ ꯍꯣꯏ ꯑꯧ ꯆꯥꯛ ꯆꯥꯔꯒ ꯅꯨꯡꯊꯤꯟ ꯆꯔꯥ ꯋꯥꯜꯂꯒ ꯂꯩꯌꯦ ꯑꯣ ꯑꯣ ꯑꯗꯨ ꯇꯣꯔꯃꯥꯃꯦꯟ ꯇꯣꯔꯅꯥꯃꯦꯟ ꯑꯁꯤꯁꯦ ꯐꯨꯠꯕꯣꯜ ꯈꯛꯇ ꯁꯥꯟꯅꯒꯦꯔ ꯀꯔꯤ ꯀꯔꯤ ꯁꯥꯟꯅꯒꯦꯔꯣ ꯑꯣ ꯑꯗꯨ ꯍꯣꯏ ꯑꯗꯨ ꯑꯩꯁꯨ ꯇꯣꯔꯅꯥꯃꯦꯟ ꯑꯗꯨ ꯕꯣꯜꯂꯤꯒꯨꯝꯕ ꯁꯥꯟꯅꯒꯗ꯭ꯔꯀꯣ ꯑꯣ ꯑꯗꯨ ꯑꯦ ꯑꯗꯨ ꯑꯩꯈꯣꯏ ꯌꯥꯎꯕ ꯌꯥꯒꯗ꯭ꯔꯣ ꯎꯝ ꯑꯁ ꯌꯥꯝ ꯐꯔꯦꯅꯦ ꯑꯗꯨ ꯑꯩꯈꯣꯏ ꯑꯁꯤ ꯑꯩꯈꯣꯏ ꯈꯨꯟꯗꯒꯤ ꯇꯤꯝ ꯑꯃ ꯈꯥꯏꯔꯒ ꯌꯥꯎꯒꯦ ꯌꯥꯒꯅꯤꯀꯣ ꯎꯝ

ꯍꯣꯏ ꯐꯨꯠꯕꯣꯜꯁꯨ ꯑꯗꯨ ꯑꯩꯒꯤ ꯃꯔꯨꯞ ꯃꯄꯥꯡ ꯈꯣꯏꯗꯁꯨ ꯀꯔꯝ ꯇꯧꯁꯤꯔꯥ ꯍꯥꯏꯅ ꯋꯥꯔꯤ ꯁꯥꯟꯅꯈꯤꯒꯦ ꯀꯣ ꯎꯝ ꯎꯝ ꯑꯗꯨ ꯗꯦꯠ ꯀꯩꯗꯧꯉꯩ ꯑꯣꯏꯒꯅꯦꯕ ꯗꯦꯠ ꯈꯪꯅꯤꯡꯕ

ꯑꯥ ꯑꯣ ꯑꯁꯤ ꯊꯥꯁꯦꯀꯣ ꯑꯣ ꯍꯣꯏ ꯑꯗꯨ ꯑꯩꯈꯣꯏꯁꯨ ꯀꯟꯅ ꯍꯣꯠꯅꯒꯦ ꯌꯥꯝ ꯌꯥꯎꯅꯤꯡꯕꯅꯦ ꯑꯩꯗꯤ ꯑꯣ ꯃꯤ ꯌꯥꯎꯗ꯭ꯔꯁꯨ ꯑꯩꯗꯤ ꯕꯣꯜꯂꯤꯗꯤ ꯁꯣꯏꯗꯅ ꯌꯥꯎꯒꯅꯤꯀꯣ ꯎꯝ ꯎꯝ

ꯍꯧꯖꯤꯛꯇꯤ ꯈꯔ ꯑꯍꯟ ꯑꯣꯏꯕꯒꯤꯅꯦ ꯅꯍꯥꯟ ꯑꯉꯥꯡ ꯑꯣꯏꯔꯤꯉꯩꯗꯗꯤ ꯑꯩꯈꯣꯏꯗꯤ ꯁꯥꯟꯅꯕ ꯌꯥꯝ ꯍꯩꯕꯅꯤꯅꯦ ꯇ꯭ꯔꯣꯐꯤ ꯌꯥꯝ ꯐꯪꯕꯅꯦ ꯑꯩꯈꯣꯏꯗꯤ ꯐꯪꯈ꯭ꯔꯦ ꯍꯣꯏ ꯍꯣꯏ ꯑꯗꯨ ꯉꯁꯥꯏꯗꯒꯤ ꯁꯥꯟꯅꯕ ꯃꯤꯗꯤ ꯑꯗꯨꯝ ꯍꯩꯕꯗꯤ ꯍꯩꯒꯅꯤꯀꯣ

ꯑꯗꯨ ꯑꯁ ꯑꯥ ꯍꯣꯏ ꯍꯣꯏ ꯆꯣ ꯑꯗꯨꯗꯤ ꯐꯔꯦ ꯆꯣ ꯐꯔꯦ ꯐꯔꯦ